ꯑꯩꯈꯣꯏꯒꯤ ꯃꯐꯝꯗ ꯂꯝꯀꯣꯏꯕꯁꯤꯡꯅ ꯆꯠꯄ ꯌꯥꯕ ꯀꯜꯆꯔꯦꯜꯒꯤ ꯑꯣꯏꯕ ꯙꯔꯃꯒꯤ ꯑꯣꯏꯕ ꯃꯈꯟ ꯃꯈꯟ ꯂꯩꯖꯩ ꯑꯩꯈꯣꯏꯒꯤ ꯃꯅꯤꯄꯨꯔꯗꯁꯨ ꯑꯩꯈꯣꯏꯒꯤ ꯏꯁꯇꯦꯠ ꯈꯨꯡꯒꯪꯁꯤꯒꯤ ꯑꯣꯏꯕ ꯑꯩꯈꯣꯏꯒꯤꯗꯁꯨ ꯑꯗꯨꯝ ꯂꯩꯖꯩ ꯍꯥꯏꯕꯗꯤ ꯙꯔꯃꯒꯤ ꯑꯣꯏꯕ ꯀꯜꯆꯔꯦꯜꯒꯤ ꯑꯣꯏꯕ ꯇꯦꯝꯄꯜ ꯂꯥꯏꯁꯪ ꯃꯌꯥꯝ ꯂꯩꯖꯩ ꯑꯗꯨꯁꯤꯡ ꯃꯃꯤꯡꯁꯤꯡ ꯈꯔ ꯍꯥꯏꯔꯕꯗ ꯑꯩꯈꯣꯏ ꯀꯪꯂꯥꯒꯤ ꯀꯪꯂꯥ ꯐꯣꯔꯠ ꯍꯥꯏꯔꯤꯕ ꯃꯐꯝ ꯑꯁꯤꯁꯨ ꯃꯃꯤꯡ ꯌꯥꯝ ꯆꯠꯄ ꯃꯐꯝ ꯑꯃꯅꯤ ꯍꯥꯏꯗꯤ ꯇꯨꯔꯤꯁꯅ ꯂꯥꯛꯄꯗ ꯌꯥꯝꯅ ꯄꯨꯛꯅꯤꯡ ꯆꯤꯡꯁꯤꯟꯅꯤꯉꯥꯏ ꯑꯣꯏꯕ ꯃꯈꯜ ꯃꯈꯜꯒꯤ ꯐꯖ ꯐꯖꯕ ꯍꯥꯏꯗꯤ ꯍꯩꯒꯤ ꯂꯩꯒꯤ ꯃꯥꯒꯤ ꯑꯥꯔꯀꯤꯇꯦꯛꯆꯔ ꯃꯈꯜ ꯃꯈꯜ ꯏꯟꯐ꯭ꯔꯥꯏꯁꯇ꯭ꯔꯛꯆꯔ ꯍꯥꯏꯗꯤ ꯃꯈꯜ ꯃꯈꯜ ꯄꯨꯛꯅꯤꯡ ꯍꯨꯅꯉꯥꯏ ꯑꯣꯏꯕ ꯌꯥꯝꯅ ꯃꯈꯟ ꯌꯥꯝꯅ ꯂꯩꯖꯩ ꯑꯗꯒꯤ ꯁꯤꯔꯤ ꯁꯤꯔꯤ ꯒꯣꯕꯤꯟꯗꯖꯤ ꯇꯦꯝꯄꯜ ꯍꯥꯏꯕ ꯍꯥꯏꯕ ꯃꯐꯝ ꯑꯃ ꯇꯦꯝꯄꯜ ꯑꯃꯁꯨ ꯂꯩꯖꯩ ꯌꯥꯝꯅ ꯃꯃꯤꯡ ꯆꯠꯂꯦ ꯁꯤ ꯃꯅꯤꯄꯨꯔꯒꯤ ꯑꯣꯏꯅꯗꯤ ꯃꯥꯅ ꯈ꯭ꯋꯥꯏꯗꯒꯤ ꯑꯐꯥꯎꯕꯅꯤ ꯍꯥꯏꯗꯤ ꯃꯅꯤꯄꯨꯔꯒꯤ ꯑꯣꯏꯅ ꯃꯩꯇꯩ ꯀꯥꯡꯂꯨꯞꯁꯤꯡꯅ ꯈ꯭ꯋꯥꯏꯗꯒꯤ ꯂꯥꯏꯒꯤ ꯃꯐꯝ ꯍꯥꯏꯔꯒꯗꯤ ꯁꯤꯔꯤ ꯒꯣꯕꯤꯟꯗꯖꯤ ꯇꯦꯝꯄꯜ ꯍꯥꯏꯔꯒꯗꯤ ꯌꯥꯝ ꯃꯃꯤꯡ ꯐꯥꯎꯅ ꯆꯠꯂꯦ ꯃꯣꯏꯒꯤꯁꯤ ꯑꯗꯨꯝ ꯆꯠꯅꯩ ꯃꯌꯥꯝ ꯂꯝꯀꯣꯏꯕꯁꯤꯡꯅ ꯄꯨꯛꯅꯤꯡ ꯆꯤꯡꯁꯟꯅꯤꯉꯥꯏ ꯑꯣꯏꯖꯩ ꯌꯥꯝꯅ ꯃꯣꯏꯅꯁꯨ ꯑꯗꯨꯝ ꯂꯥꯛꯅꯤꯡꯅꯉꯥꯏꯒꯤꯗꯃꯛꯇ ꯀꯩꯀꯩꯅꯣ ꯑꯗꯨꯝ ꯍꯧꯖꯤꯛꯁꯨ ꯁꯦꯝꯒꯠ ꯁꯥꯒꯠꯂꯤ ꯍꯧꯖꯤꯛ ꯍꯥꯟꯅꯗꯒꯤꯁꯨ ꯑꯗꯨꯝ ꯁꯦꯝꯒꯠꯂꯒꯁꯨ ꯂꯩꯖꯩ ꯍꯦꯟꯅ ꯄꯨꯛꯅꯤꯡ ꯆꯤꯡꯁꯤꯟꯅꯉꯥꯏ ꯅꯨꯡꯉꯥꯏꯅꯉꯥꯏ ꯐꯖꯕ ꯍꯥꯏꯕ ꯑꯃ ꯃꯐꯝ ꯑꯃ ꯍꯥꯏꯕꯗꯨ ꯑꯣꯏ ꯁꯤꯔꯤ ꯒꯣꯕꯤꯟꯗꯖꯤ ꯇꯦꯝꯄꯜꯁꯤꯁꯨ ꯑꯗꯒꯤ ꯆꯩꯔꯥꯎꯆꯤꯡ ꯍꯥꯏꯕ ꯃꯐꯝꯁꯤꯁꯨ ꯍꯥꯏꯗꯤ ꯆꯩꯔꯥꯎꯕ ꯐꯦꯁꯇꯤꯚꯦꯜ ꯑꯃ ꯂꯩ ꯃꯅꯤꯄꯨꯔꯒꯤ ꯑꯣꯏꯕ ꯁꯤꯒꯤ ꯃꯇꯝꯗ ꯍꯥꯏꯗꯤ ꯆꯩꯔꯥꯎꯆꯤꯡꯁꯤꯗ ꯀꯔꯤ ꯑꯩꯈꯣꯏꯅ ꯆꯥꯛ ꯀꯩꯀꯩ ꯆꯥꯅꯔꯕ ꯃꯇꯨꯡꯗ ꯃꯊꯦꯜ ꯃꯊꯦꯟ ꯃꯈꯟ ꯃꯈꯟ ꯁꯦꯝꯃꯒ ꯆꯥꯅꯔ ꯃꯇꯨꯡꯗ ꯄꯥꯈꯪ ꯂꯩꯁꯥꯁꯤꯡꯁꯤꯅ ꯆꯤꯡ ꯑꯃꯗ ꯀꯥꯏ ꯆꯤꯡꯗꯨꯒꯤ ꯃꯃꯤꯡꯁꯤ ꯆꯩꯔꯥꯎꯆꯤꯡ ꯍꯥꯏꯔꯒ ꯈꯪꯅꯩ ꯑꯗꯨꯒ ꯆꯩꯔꯥꯎꯆꯤꯡꯁꯤꯗ ꯆꯠꯂꯒ ꯃꯣꯏꯁꯤꯡꯁꯦ ꯂꯥꯏ ꯈꯨꯔꯨꯝꯅꯩ ꯑꯗꯨꯒ ꯂꯥꯏ ꯈꯨꯔꯨꯝꯂꯒ ꯃꯣꯏꯒꯤ ꯅꯨꯡꯁꯤꯕ ꯑꯣꯔ ꯀꯩꯒꯨꯝꯕ ꯃꯣꯏꯒꯤ ꯑꯅꯤꯡꯕ ꯑꯄꯥꯝꯕ ꯊꯨꯡꯅꯕꯒꯤꯗꯃꯛꯇ ꯆꯩꯔꯥꯎꯆꯤꯡꯁꯤꯗ ꯃꯣꯏꯅ ꯂꯥꯏ ꯈꯨꯔꯨꯝꯅꯩ ꯁꯤꯁꯤꯡꯁꯤꯁꯨ ꯂꯝꯀꯣꯏꯕ ꯃꯤꯁꯤꯡꯒꯤꯗꯃꯛꯇ ꯃꯈꯣꯏꯗ ꯎꯍꯜꯂꯒ ꯃꯣꯏꯗ ꯈꯪꯍꯜꯂꯒ ꯌꯥꯎꯍꯜꯂꯒ ꯑꯣꯏꯔꯕꯒꯁꯨ ꯃꯣꯏꯗ ꯌꯥꯝꯅ ꯅꯨꯡꯉꯥꯏꯒꯗꯕ ꯌꯥꯝꯅ ꯄꯨꯛꯅꯤꯡ ꯅꯨꯡꯁꯤꯅꯤꯉꯥꯏꯒꯤ ꯌꯥꯝꯅ ꯅꯨꯡꯉꯥꯏꯕ ꯃꯑꯣꯡꯗ ꯃꯣꯏꯗ ꯈꯪꯍꯟꯕ ꯌꯥꯝ ꯐꯅꯤꯅ ꯈꯜꯂꯤ ꯍꯥꯏꯕꯗꯤ ꯌꯥꯝ ꯏꯟꯇꯔꯦꯁꯇꯤꯡ ꯑꯣꯏꯕ ꯑꯃꯅꯤ ꯃꯥꯁꯦ ꯆꯩꯔꯥꯎꯆꯤꯡ ꯍꯥꯏꯕꯁꯦ ꯑꯗꯨꯒ ꯁꯤꯔꯤ ꯁꯤꯔꯤ ꯅꯔꯁꯤꯡꯍ ꯇꯦꯝꯄꯜ ꯍꯥꯏꯕ ꯑꯃꯁꯨ ꯂꯩꯖꯩ ꯁꯤꯒꯤꯁꯤꯗꯅ ꯑꯃꯛꯀ ꯑꯩꯈꯣꯏꯒꯤ ꯃꯅꯤꯄꯨꯔꯒꯤ ꯑꯣꯏꯕ ꯇꯣꯉꯥꯟꯕ ꯂꯣꯀꯦꯜꯒꯤ ꯑꯣꯏꯕ ꯊꯧꯗꯣꯛ ꯑꯃ ꯂꯩꯕ ꯃꯇꯝꯗ ꯍꯥꯏꯕꯗꯤ ꯎꯁꯣꯞꯀꯨꯝꯕ ꯁꯣꯔꯥꯠꯀꯨꯝꯕ ꯀꯩꯒꯨꯝꯕ ꯌꯨꯝ ꯑꯃꯒꯤ ꯐꯪꯁꯟ ꯑꯃ ꯇꯧꯕ ꯃꯇꯝꯗ ꯂꯣꯏꯔꯒ ꯍꯧꯖꯤꯛꯀꯤ ꯇꯦꯝꯄꯜꯁꯤꯗ ꯅꯔꯁꯤꯡꯍꯒꯤ ꯇꯦꯝꯄꯜꯁꯤꯗ ꯑꯗꯨꯝ ꯂꯥꯏ ꯀꯠꯄ ꯆꯠꯅꯩ ꯍꯥꯏꯗꯤ ꯍꯥꯏꯗꯤ ꯃꯅꯤꯄꯨꯔꯗ ꯂꯩꯔꯤꯕ ꯖꯥꯇꯤ ꯁꯤꯗ ꯁꯤꯒꯤ ꯃꯩꯇꯩ ꯂꯥꯏꯅꯤꯡ ꯆꯠꯄ ꯃꯤꯁꯤꯡꯁꯤꯅ ꯁꯤꯔꯤ ꯁꯤꯔꯤ ꯁꯤꯔꯤ ꯅꯔꯁꯤꯡꯍ ꯇꯦꯝꯄꯜꯁꯤꯗ ꯑꯗꯨꯝ ꯂꯥꯏ ꯈꯨꯔꯨꯝꯕ ꯆꯠꯅꯩ ꯑꯗꯨꯒ ꯏꯁꯀꯣꯜ ꯍꯥꯏꯕ ꯇꯦꯝꯄꯜ ꯑꯃꯁꯨ ꯂꯩꯖꯩ ꯏꯁꯀꯣꯜꯒꯤ ꯇꯦꯝꯄꯜꯁꯤꯅ ꯑꯗꯨꯒꯤ ꯀ꯭ꯔꯤꯁꯅ ꯂꯥꯠꯄ ꯀꯥꯡꯒꯨꯁꯤꯡꯅ ꯀ꯭ꯔꯤꯁꯅꯒꯤ ꯃꯇꯝ ꯍꯥꯏꯗꯤ ꯃꯥꯒꯤ ꯐꯦꯁꯇꯤꯚꯦꯜ ꯑꯃ ꯂꯩꯕ ꯃꯇꯝꯗ ꯃꯣꯏꯅ ꯀ꯭ꯔꯤꯁꯅꯥꯕꯨ ꯂꯥꯏꯅꯤꯡꯕ ꯃꯤꯁꯤꯡꯅ ꯑꯗꯨꯝ ꯈꯨꯔꯨꯝꯅꯖꯩ ꯃꯥ ꯃꯥꯒꯤ ꯑꯄꯥꯝꯕ ꯑꯅꯤꯡꯕ ꯊꯨꯡꯅꯕꯒꯤꯗꯃꯛꯇ ꯑꯗꯒꯤ ꯑꯩꯈꯣꯏꯒꯤ ꯆꯔꯁꯇ ꯍꯥꯏꯔꯒꯅ ꯈ꯭ꯔꯤꯁꯇꯦꯟꯒꯤ ꯀꯥꯡꯒꯨꯁꯤꯡꯗꯅ ꯆꯔꯁꯁꯤ ꯃꯣꯏꯒꯤꯗꯤ ꯈ꯭ꯋꯥꯏꯗꯒꯤ ꯆꯥꯎꯕ ꯃꯐꯝ ꯑꯃꯅꯤ ꯆꯔꯁ ꯑꯁꯦ ꯑꯗꯨ ꯆꯔꯁ ꯑꯁꯤꯗ ꯃꯣꯏꯒꯤ ꯑꯩꯈꯣꯏ ꯃꯅꯤꯄꯨꯔꯗꯅ ꯕꯦꯞꯇꯤꯁ ꯆꯔꯁ ꯀꯧꯕ ꯑꯃ ꯂꯩ ꯁꯤꯅ ꯈ꯭ꯔꯤꯁꯇꯦꯟꯒꯤ ꯑꯣꯏꯕ ꯃꯣꯏꯒꯤ ꯂꯥꯏꯅꯤꯡꯕ ꯑꯗꯒꯤ ꯃꯈꯣꯏꯒꯤ ꯊꯥꯖꯕ ꯍꯥꯏꯗꯤ ꯅꯤꯕ ꯑꯄꯥꯝꯕ ꯀꯩꯀꯩ ꯂꯣꯏꯅ ꯈꯨꯗꯤꯡꯃꯛ ꯈ꯭ꯔꯤꯁꯇꯦꯟ ꯆꯠꯄ ꯇ꯭ꯔꯥꯏꯕꯦꯜ ꯃꯤꯁꯤꯡꯅ ꯑꯗꯨꯝ ꯆꯔꯁꯁꯤꯗ ꯆꯠꯂꯒ ꯂꯥꯏ ꯅꯤꯡꯖꯩ ꯃꯣꯏꯁꯨ ꯈꯨꯔꯨꯝꯖꯩ ꯄ꯭ꯔꯦ ꯇꯧꯋꯦ ꯑꯁꯤꯁꯤꯡ ꯃꯌꯥꯝꯁꯦ ꯁꯤꯒꯤ ꯃꯌꯥꯝ ꯈꯨꯗꯤꯡꯃꯛ ꯃꯌꯥꯝꯁꯦ ꯂꯝꯀꯣꯏꯕ ꯃꯤ ꯈꯨꯗꯤꯡꯃꯛꯇ ꯄꯨꯛꯅꯤꯡ ꯆꯤꯡꯁꯤꯟꯅꯤꯉꯥꯏꯒꯤ ꯑꯗꯒꯤ ꯍꯦꯟꯅ ꯐꯖꯕ ꯋꯥꯈꯜ ꯂꯣꯟꯗ ꯎꯕꯗ ꯅꯨꯡꯉꯥꯏꯕ ꯑꯗꯒꯤ ꯌꯥꯝꯅ ꯅꯨꯡꯁꯤꯕ ꯍꯥꯏꯗꯤ ꯃꯍꯧꯁꯥꯒꯤ ꯐꯖꯕ ꯁꯤꯁꯤꯡꯁꯦ ꯎꯔꯒ ꯃꯈꯣꯏꯗ ꯍꯦꯟꯅ ꯄꯨꯛꯅꯤꯡ ꯊꯧꯒꯠꯅꯤꯉꯥꯏ ꯑꯣꯏ ꯑꯗꯒꯤ ꯀꯪꯂꯥꯒꯤ ꯐꯣꯔꯠꯁꯤꯅ ꯀꯪꯂꯥꯒꯤ ꯁꯤꯗ ꯃꯇꯝ ꯀꯨꯏꯔꯕ ꯍꯥꯟꯅꯒꯤ ꯊꯥꯏꯅ ꯅꯤꯡꯊꯧ ꯄꯥꯜꯂꯤꯉꯩ ꯃꯇꯝꯗ ꯑꯩꯈꯣꯏꯒꯤ ꯃꯅꯤꯄꯨꯔꯗ ꯂꯩꯔꯛꯄ ꯊꯥꯏꯅ ꯅꯤꯡꯊꯧ ꯄꯥꯜꯂꯤꯉꯩ ꯃꯇꯝꯗ ꯀꯪꯂꯥ ꯍꯥꯏꯕꯁꯦ ꯌꯥꯝꯅ ꯃꯃꯤꯡ ꯆꯠꯂꯦ ꯍꯥꯏꯕꯗꯤ ꯅꯤꯡꯊꯧꯁꯦ ꯁꯤꯒꯤ ꯃꯐꯝꯁꯤꯗ ꯂꯩꯔꯛꯑꯒ ꯃꯣꯏꯒꯤ ꯂꯥꯟ ꯀꯩꯀꯩ ꯇꯧꯕ ꯈꯣꯠꯄ ꯁꯤ ꯂꯩꯕꯁꯤꯗ ꯍꯧꯖꯤꯛꯀꯤ ꯀꯪꯂꯥꯒꯤ ꯇꯦꯝꯄꯜ ꯃꯅꯨꯡꯁꯤꯗ ꯆꯪꯉꯒ ꯌꯥꯝꯅ ꯂꯩ ꯃꯐꯝ ꯃꯈꯟ ꯃꯈꯟ ꯃꯈꯟ ꯅꯤꯡꯊꯧꯁꯤꯡꯅ ꯁꯤꯖꯤꯟꯅꯔꯝꯕ ꯂꯩꯔꯝꯕ ꯑꯗꯒꯤ ꯅꯤꯡꯊꯧꯅꯒ ꯆꯠꯂꯝꯕ ꯃꯐꯝ ꯂꯝꯕꯤ ꯂꯩꯅꯨꯡꯗꯒ ꯆꯪꯕ ꯑꯗꯨꯒ ꯁꯤꯗ ꯐꯥꯎꯗꯣꯛꯄ ꯌꯥꯕ ꯍꯥꯏꯕ ꯃꯣꯏꯒꯤ ꯃꯇꯝꯗ ꯁꯤꯖꯤꯟꯅꯔꯝꯕ ꯃꯌꯥꯝꯁꯨ ꯂꯩꯌꯦꯅ ꯈꯜꯂꯦ ꯑꯗꯨꯅ ꯂꯩ ꯑꯗꯨꯅ ꯂꯝꯀꯣꯏꯕꯁꯤꯡꯅ ꯌꯥꯝꯅ ꯏꯟꯇꯔꯦꯁꯇꯤꯡ ꯑꯣꯏꯅ ꯃꯣꯏꯕꯨ ꯌꯥꯝ ꯄꯨꯛꯅꯤꯡ ꯆꯤꯡꯁꯤꯟꯅꯤꯉꯥꯏ ꯑꯣꯏ ꯁꯤꯒꯤ ꯑꯩꯈꯣꯏꯒꯤ ꯐꯖ ꯐꯖꯔꯕ ꯀꯜꯆꯔꯦꯜꯒꯤ ꯑꯣꯏꯕ ꯙꯔꯃꯒꯤ ꯑꯣꯏꯕ ꯇꯦꯝꯄꯜ ꯃꯌꯥꯝ ꯆꯔꯁ ꯃꯌꯥꯝ ꯃꯥꯒꯤ ꯃꯅꯨꯡꯒꯤ ꯑꯣꯏꯕ ꯋꯥꯍꯩ ꯁꯤꯡꯁꯤ ꯎꯔꯒ ꯍꯦꯟꯅꯗꯨꯝ ꯐꯖꯩ ꯅ ꯈꯜꯂꯦ ꯃꯣꯏ ꯂꯝꯀꯣꯏꯕꯁꯤꯡꯗꯨꯅ ꯍꯦꯟꯅ ꯅꯨꯡꯉꯥꯏꯕ ꯑꯣꯏꯒꯅꯤꯅ ꯈꯜꯂꯤ